ꯑꯩꯅ ꯅꯣꯡꯃꯥ ꯉꯥ ꯊꯣꯡꯖꯩ ꯉꯥ ꯊꯣꯡꯕꯗꯣ ꯑꯩ ꯍꯩꯇ ꯍꯩꯇ ꯊꯣꯡꯖꯕꯅꯤꯅ ꯏꯁꯥꯗ ꯌꯥꯝ ꯆꯦꯂꯦꯟꯖꯤꯡ ꯑꯣꯏꯕ ꯑꯃ ꯑꯣꯏꯈꯤ ꯑꯗꯣ ꯑꯩꯅ ꯉꯥ ꯀꯃꯥꯏꯅ ꯊꯣꯡꯈꯤꯕꯅꯣ ꯍꯥꯏꯕꯗꯣ ꯑꯩ ꯍꯥꯏꯖꯔꯛꯀꯦ ꯈꯥꯡ ꯊꯥꯡꯒꯠꯄꯤꯔꯅꯤ ꯊꯥꯎ ꯍꯩꯖꯤꯟꯕꯤꯔꯅꯤ ꯊꯥꯎ ꯃꯨꯜꯂꯕ ꯃꯇꯨꯡꯗ ꯉꯥ ꯊꯣꯡꯕꯗ ꯍꯥꯞꯀꯗꯕ ꯃꯆꯜ ꯑꯃꯁꯨꯡ ꯇꯤꯜꯍꯧ ꯆꯅꯝ ꯄꯨꯂꯞ ꯍꯥꯞꯄꯤꯔꯅꯤ ꯑꯣꯠꯄ ꯌꯥꯕ ꯑꯣꯠꯄꯤꯔꯒꯅꯤ ꯑꯗꯨꯗ ꯉꯥ ꯍꯥꯞꯄꯤꯔꯒꯅꯤ ꯉꯥ ꯍꯥꯞꯄꯒ ꯉꯥꯗꯨꯁꯨ ꯑꯣꯠꯄ ꯌꯥꯕ ꯑꯣꯠꯂꯅꯤ ꯑꯗꯨꯒ ꯏꯁꯤꯡ ꯑꯁꯥꯕ ꯏꯁꯤꯡ ꯁꯥꯍꯜꯂꯒ ꯊꯝꯕꯗꯣ ꯑꯩꯅ ꯉꯥ ꯊꯣꯡꯕꯗꯨꯗ ꯍꯩꯖꯤꯟꯕꯤꯔꯅꯤ ꯑꯗꯨꯒ ꯁꯧꯍꯟꯕꯤꯔꯅꯤ ꯑꯗꯣ ꯑꯩꯉꯣꯟꯗ ꯊꯣꯡꯈꯤꯕ ꯉꯥ ꯊꯣꯡꯈꯤꯕꯗꯣ ꯑꯩꯉꯣꯟꯗ ꯃꯗꯨꯅ ꯑꯍꯥꯟꯕꯁꯨ ꯑꯣꯏꯈꯤ ꯑꯗꯨꯒ ꯌꯥꯝ ꯑꯩꯉꯣꯟꯗ ꯌꯥꯝꯅ ꯑꯩꯉꯣꯟꯗ ꯑꯦꯛꯁꯄꯤꯔꯤꯌꯦꯟꯁ ꯑꯃ ꯐꯪꯈꯤꯕꯒꯨꯝ ꯇꯧꯋꯦ ꯃꯗꯨꯒꯤ ꯉꯥ ꯊꯣꯡꯕ ꯃꯇꯝꯗ ꯑꯗꯣ ꯌꯥꯝꯅꯁꯨ ꯍꯥꯎꯅ ꯆꯥꯈꯤ